ꯍꯜꯂꯣ ꯎꯝ ꯍꯜꯂꯣ

ꯌꯥꯏ ꯌꯥꯏ ꯑꯧ ꯃꯥꯟꯅꯤ ꯃꯥꯟꯅꯤ ꯎꯝ ꯀꯦꯜꯁꯤꯌꯝꯒꯨꯝꯕ ꯄꯤꯖꯕꯤꯌꯣ ꯑꯗꯨꯒ ꯌꯦꯟꯒꯤ ꯃꯆꯤꯟꯖꯥꯛ ꯈꯔ ꯑꯀꯨꯞꯄꯗꯣ ꯑꯗꯨꯒꯨꯝꯕ ꯈꯔ ꯄꯤꯖꯕꯤ ꯇꯥꯔꯦ ꯑꯗ ꯏꯁꯤꯡ ꯐꯖꯅ ꯏꯁꯤꯡ ꯑꯔꯨꯕ ꯏꯁꯤꯡ ꯊꯝꯕꯤꯕ ꯇꯥꯔꯦ

ꯃꯆꯤꯟꯖꯥꯛ ꯈꯔ ꯈꯔ ꯀꯨꯞꯄ ꯑꯗꯨꯒꯨꯝꯕ ꯄꯤꯖꯕꯤꯔꯣ

ꯑꯥ ꯁ꯭ꯇꯥꯇꯔ ꯑꯣꯏ ꯄꯤꯖꯅꯤ ꯃꯣꯏꯗꯤ ꯃꯅꯥꯛꯇ ꯏꯁꯤꯡ ꯊꯝꯃꯒꯖꯨꯕ ꯑꯩꯈꯣꯏꯒꯤ ꯃꯅꯨꯡꯗ ꯇꯥꯗꯅꯕ ꯏꯁꯤꯡꯗ ꯆꯣꯡꯗꯗꯅꯕ ꯑꯩꯈꯣꯏꯅ ꯐꯖꯅ ꯁꯦꯝꯕꯤꯕ ꯇꯥꯔꯦ

ꯈꯔ ꯋꯥꯡꯕ ꯖꯒꯥꯗ ꯊꯝꯕꯤꯔꯒ ꯑꯩꯈꯣꯏ ꯃꯩꯗꯤ ꯅꯤꯡꯊꯤꯖꯅ ꯊꯥꯟꯕꯤꯕ ꯇꯥꯔꯦ ꯑꯩꯈꯣꯏꯒꯤ ꯁꯤꯛꯁꯇꯤꯟ ꯕꯂꯞ ꯀꯨꯝꯕꯀꯣ ꯃꯁꯤ ꯈꯔ ꯊꯥꯟꯕꯤꯕ ꯇꯥꯔꯦ ꯑꯗꯨꯒ ꯑꯗꯨꯒ ꯏꯁꯤꯡꯗꯤ ꯇꯣꯏꯅ ꯊꯝꯕꯤꯌꯨ ꯑꯗꯨꯒ ꯏꯁꯤꯡꯗꯨꯗꯀꯣ ꯇꯥꯗꯅꯕ ꯃꯣꯏꯁꯦ ꯏꯁꯤꯡꯗꯨ ꯑꯩꯈꯣꯏꯅ ꯐꯖꯅ ꯊꯝꯕꯤꯕ ꯇꯥꯔꯦ ꯏꯁꯤꯡ ꯑꯐꯕ ꯊꯝꯕꯤꯕ ꯇꯥꯔꯦ ꯑꯗꯨꯗꯤ ꯑꯩꯈꯣꯏꯅ ꯃꯆꯤꯟꯖꯥꯛꯇꯨ ꯈꯔ ꯄꯧꯕ ꯄꯤꯖꯕ ꯌꯥꯔꯦ ꯑꯗꯨꯒ ꯊꯝꯕꯝꯒꯤꯗꯤ ꯑꯩꯈꯣꯏꯅ ꯋꯥꯏ ꯅꯨꯡ ꯈꯔ ꯍꯩꯕꯤꯕ ꯇꯥꯔꯦꯀꯣ ꯋꯥꯏ ꯈꯔ ꯍꯩꯕꯤꯔꯒ ꯑꯗꯨꯒ ꯃꯊꯤ ꯃꯌꯨꯡ ꯈꯔ ꯁꯦꯡꯗꯣꯛꯄꯤꯕ ꯇꯏ ꯑꯗꯨꯒ ꯃꯀꯣꯟꯗꯨꯗ ꯑꯩꯈꯣꯏ ꯎꯆꯤꯒꯨꯝꯕ ꯆꯪꯗꯅꯕ ꯈꯔ ꯁꯦꯝꯕꯤꯕ ꯇꯥꯔꯦ

ꯂꯨꯄꯥ ꯁꯕꯦꯟꯇꯤꯒꯨꯝꯕ ꯑꯗꯨꯃꯥꯏꯅ ꯂꯩꯌꯦ ꯀꯦ ꯖꯤꯗ ꯑꯣ ꯑꯗꯨꯒ ꯈꯔ ꯈꯔ ꯄꯧꯕꯗꯨꯅꯀꯣ ꯈꯔ ꯁꯤꯛꯁꯇꯤꯒꯨꯝꯕ ꯂꯩꯅꯤ ꯑꯗꯨꯒ ꯌꯥꯝ ꯀꯨꯞꯄꯗꯨꯅ ꯁꯕꯦꯟꯇꯤꯒꯨꯝꯕ ꯂꯩ ꯀ꯭ꯋꯥꯂꯤꯇꯤ ꯐꯕ ꯍꯥꯏꯁꯤ ꯍꯧꯖꯤꯛꯀꯤ ꯑꯀꯨꯞꯄꯗꯣ ꯑꯀꯨꯞꯄꯁꯤꯡꯗꯨꯅ ꯈꯔ ꯐꯅꯤ

ꯑꯗꯨ ꯃꯣꯏꯗꯤ ꯌꯦꯟ ꯑꯆꯧꯕꯒꯤ ꯃꯇꯨꯡ ꯏꯟꯅ ꯇꯧꯒꯗꯕꯅꯤ ꯈꯔ ꯈꯔ ꯈꯔ ꯄꯧꯕ ꯑꯄꯧꯕ ꯄꯤꯖꯕ ꯇꯥꯔꯦ ꯑꯗꯨꯒ ꯏꯁꯤꯡꯗꯤ ꯑꯔꯨꯕ ꯏꯁꯤꯡ ꯉꯥꯛꯇ ꯑꯗꯨꯝ ꯄꯤꯊꯛꯄꯤꯎ ꯃꯣꯏꯅ ꯍꯦꯛ ꯆꯥꯎꯗ꯭ꯔꯤ ꯐꯥꯎꯗꯤ ꯃꯥꯒꯤ ꯃꯀꯣꯟꯒꯤ ꯋꯥꯏꯁꯦ ꯈꯔ ꯇꯣꯏꯅ ꯁꯦꯡꯇꯣꯛꯄꯤꯕ ꯇꯥꯔꯦ ꯑꯗꯨꯒ ꯃꯩ ꯅꯤꯡꯊꯤꯖꯅ ꯑꯩꯈꯣꯏꯒꯤ ꯁꯤꯛꯁꯇꯤ ꯕꯂꯞ ꯕꯂꯞ ꯑꯉꯥꯟꯕ ꯕꯂꯞ ꯑꯁꯥꯕꯗꯣ ꯑꯗꯨꯒꯨꯝꯕ ꯈꯔ ꯏꯪꯗꯅꯕ ꯊꯝꯕꯤꯕ ꯇꯥꯔꯦ

ꯑꯥ ꯏꯪꯍꯟꯕ ꯌꯥꯗꯦ ꯎꯝ ꯃꯥꯟꯅꯤ ꯃꯥꯟꯅꯤ ꯃꯣꯏꯒꯤ ꯂꯥꯏꯐꯇꯗꯤ ꯆꯅꯤꯒꯨꯝꯕ ꯂꯩꯒꯅꯤ ꯁꯦꯝꯃꯒꯗꯤ ꯈꯔ ꯍꯦꯜꯂꯛꯄ ꯌꯥꯏꯀꯣ ꯑꯍꯤꯡꯕ ꯑꯣꯏꯅ ꯌꯦꯡꯕꯗ ꯍꯥꯏꯕꯤꯔꯛꯑꯣ ꯄꯨꯍꯥꯏ ꯍꯥꯏꯖꯜꯂꯦ